ꯇꯤ ꯚꯤ ꯑꯃꯁꯨꯡ ꯑꯣꯟꯂꯥꯏꯟꯒꯤ ꯈꯨꯠꯊꯥꯡꯗ ꯑꯉꯥꯡꯁꯤꯡꯗ ꯃꯃꯜ ꯂꯧꯗꯨꯅ ꯑꯩꯈꯣꯏ ꯑꯣꯟꯂꯥꯏꯟ ꯀ꯭ꯂꯥꯁ ꯇꯧꯕ ꯂꯥꯏꯔꯤꯛ ꯂꯥꯏꯁꯨ ꯇꯝꯕꯒꯤ ꯈꯨꯗꯣꯡ ꯆꯥꯕ ꯄꯤꯕ ꯍꯥꯏꯕꯁꯤ ꯑꯗꯨꯛꯀꯤ ꯃꯇꯤꯛ ꯀꯥꯟꯅꯕ ꯄꯣꯠꯁꯛ ꯑꯃꯅꯤ ꯃꯔꯝ ꯑꯃꯅꯤ ꯍꯥꯏꯅꯤꯡꯉꯤ ꯀꯥꯟꯅꯕ ꯀꯌꯥ ꯃꯔꯨꯝ ꯄꯤ ꯍꯥꯏꯕꯁꯦ ꯑꯩ ꯍꯥꯏꯖꯒꯦ ꯊꯝꯖꯒꯦ ꯑꯗꯨꯒ ꯂꯥꯏꯔꯤꯛ ꯂꯥꯏꯁꯨꯗꯤ ꯐꯖꯅ ꯇꯝꯅꯤꯡꯕ ꯂꯥꯏꯔꯤꯛꯇꯤ ꯂꯩꯕ ꯉꯝꯖꯗꯕ ꯂꯥꯏꯔꯕꯅ ꯃꯔꯝ ꯑꯣꯏꯔꯒ ꯏꯃꯨꯡꯗꯨ ꯐꯦꯃꯤꯂꯤ ꯀꯟꯗꯤꯁꯟ ꯃꯔꯝ ꯇꯥꯗꯕ ꯈꯨꯗꯣꯡ ꯆꯥꯗꯕ ꯀꯌꯥ ꯃꯔꯨꯝ ꯃꯥꯏꯌꯣꯛꯅꯔꯒ ꯂꯩꯕ ꯑꯗꯨꯒꯨꯝꯕ ꯑꯉꯥꯡꯁꯤꯡꯗꯗꯤ ꯑꯗꯨꯛꯀꯤ ꯃꯇꯤꯛ ꯈꯨꯗꯣꯡ ꯆꯥꯕ ꯀꯌꯥ ꯃꯔꯨꯝ ꯄꯤꯕꯤꯔꯤꯕꯅꯦꯕ ꯑꯣꯟꯂꯥꯏꯟ ꯀ꯭ꯂꯥꯁ ꯇꯧꯕ ꯍꯥꯏꯕꯁꯤ ꯑꯗꯨꯛꯀꯤ ꯃꯇꯤꯛ ꯈꯨꯗꯣꯡ ꯆꯥꯏ ꯍꯥꯏꯅ ꯑꯩꯒꯤ ꯋꯥꯈꯜꯗ ꯂꯧꯖꯩꯌꯦꯕ ꯑꯃꯨꯛꯀꯁꯨ ꯍꯟꯅ ꯑꯩ ꯍꯥꯏꯖꯔꯤ ꯑꯗꯨꯒ ꯂ꯭ꯔꯟ ꯑꯣꯟꯂꯥꯏꯟ ꯀ꯭ꯂꯥꯁ ꯍꯥꯏꯅ ꯑꯩꯈꯣꯏ ꯌꯨꯇꯨꯞ ꯆꯦꯟꯅꯦꯜ ꯑꯃꯗ ꯑꯩ ꯑꯗꯨꯝ ꯐꯣꯂꯣ ꯇꯧꯖꯩ ꯑꯗꯨꯒ ꯃꯗꯨꯒꯤ ꯈꯨꯇꯥꯛ ꯑꯉꯥꯡꯁꯤꯡꯗ ꯑꯗꯨꯛꯀꯤ ꯃꯇꯤꯛ ꯏꯗꯨꯀꯦꯠ ꯑꯣꯏꯕ ꯃꯑꯣꯡꯗ ꯇꯥꯛꯄꯤ ꯇꯝꯕꯤꯕ ꯃꯈꯣꯏꯅ ꯇꯧꯔꯤꯕ ꯄꯨꯝꯅꯃꯛꯇꯨ ꯑꯩ ꯌꯥꯝ ꯀꯨꯞꯊꯅ ꯌꯦꯡꯖꯩ ꯌꯥꯝꯅ ꯃꯔꯝ ꯆꯥꯅ ꯑꯗꯨꯝ ꯇꯥꯛꯄꯤ ꯇꯝꯕꯤ ꯑꯗꯨꯅ ꯑꯩꯗꯤ ꯑꯣꯟꯂꯥꯏꯟꯒꯤ ꯈꯨꯠꯊꯥꯡꯗ ꯇꯤ ꯚꯤꯒꯤ ꯈꯨꯠꯊꯥꯡꯗ ꯍꯧꯖꯤꯛꯀꯤ ꯃꯇꯝꯗ ꯃꯍꯩ ꯃꯁꯤꯡ ꯇꯝꯕꯒꯤ ꯈꯨꯗꯣꯡ ꯆꯥꯕ ꯄꯤꯕ ꯑꯁꯤ ꯃꯁꯤ ꯌꯥꯝꯅ ꯃꯔꯝ ꯆꯥꯏ ꯍꯥꯏꯅ ꯂꯧꯖꯩ ꯀꯔꯤꯒꯨꯝꯕ ꯂꯩꯕꯥꯛꯀꯤ ꯑꯣꯏꯕ ꯏꯁꯨ ꯑꯃ ꯂꯥꯛꯄ ꯀꯔꯤꯒꯨꯝꯕ ꯈꯨꯗꯣꯡ ꯆꯥꯗꯕ ꯀꯔꯤꯒꯨꯝꯕ ꯁ꯭ꯀꯨꯜ ꯀꯣꯂꯦꯖ ꯆꯠꯄꯗ ꯄ꯭ꯔꯣꯕ꯭ꯂꯦꯝ ꯑꯣꯏꯕ ꯁꯨꯒꯨꯝꯕ ꯌꯥꯝꯅ ꯁꯥꯡꯅ ꯁꯥꯡꯅ ꯂꯩꯕꯥꯛꯀꯤ ꯏꯔꯥꯡꯅ ꯃꯔꯝ ꯑꯣꯏꯔꯒ ꯈꯨꯗꯣꯡꯆꯥꯗꯅ ꯂꯥꯏꯔꯤꯛ ꯂꯥꯏꯁꯨ ꯊꯝꯕꯗ ꯊꯤꯟꯊꯍꯟꯕ ꯑꯉꯥꯡꯁꯤꯡꯗ ꯑꯗꯨꯛꯀꯤ ꯃꯇꯤꯛ ꯅꯦꯒ꯭ꯂꯦꯛ ꯑꯣꯏꯕ ꯊꯕꯛ ꯀꯌꯥ ꯑꯃꯔꯣꯝ ꯊꯣꯛꯇ ꯅꯠꯇꯦ ꯉꯁꯤꯒꯤ ꯇꯥꯏꯕꯪꯁꯤꯗ ꯁꯪꯁꯥꯔꯁꯤꯗ ꯃꯐꯝ ꯀꯌꯥꯗ ꯂꯩꯕꯥꯛꯀꯤ ꯃꯔꯤ ꯂꯩꯅꯕ ꯏꯁꯨ ꯀꯌꯥꯗ ꯁ꯭ꯀꯨꯜ ꯀꯣꯂꯦꯖ ꯊꯣꯡ ꯁꯥꯡ ꯁꯥꯡꯅ ꯂꯣꯟꯕ ꯌꯥꯎꯔꯤ ꯁꯤꯒꯤ ꯊꯣꯡ ꯂꯣꯟꯗꯅ ꯂꯥꯏꯔꯤꯛ ꯂꯥꯏꯁꯨ ꯇꯝꯕ ꯐꯪꯗꯗꯅ ꯑꯉꯥꯡꯁꯤꯡ ꯖꯦꯅꯔꯦꯁꯟꯗ ꯇꯨꯡꯒꯤ ꯖꯦꯅꯔꯦꯁꯟꯗ ꯑꯃꯥꯡ ꯑꯇꯥ ꯊꯣꯛꯀꯗ ꯃꯌꯥꯝꯗꯣ ꯃꯈꯣꯏꯒꯤ ꯐ꯭ꯌꯨꯆꯔꯗ ꯁꯣꯛꯂꯛꯀꯧꯗꯕ ꯃꯌꯥꯝꯁꯤꯡꯗꯣ ꯑꯣꯟꯂꯥꯏꯟꯒꯤ ꯀ꯭ꯂꯥꯁꯇ ꯇꯤ ꯚꯤ ꯑꯃꯁꯨꯡ ꯑꯣꯟꯂꯥꯏꯟꯒꯤ ꯑꯣꯟꯂꯥꯏꯟ ꯀ꯭ꯂꯥꯁ ꯇꯧꯗꯅ ꯑꯉꯥꯡꯁꯤꯡꯒꯤ ꯃꯐꯝ ꯃꯐꯝꯒꯤ ꯑꯉꯥꯡꯁꯤꯡꯗ ꯄꯩꯁꯥ ꯏꯇꯤꯡ ꯇꯤꯡꯗꯅ ꯃꯍꯩ ꯃꯁꯤꯡ ꯇꯝꯕꯒꯤ ꯈꯨꯗꯣꯡ ꯆꯥꯕ ꯄꯤꯕ ꯑꯁꯤ ꯍꯥꯏꯅꯤꯡꯉꯥꯏ ꯂꯩꯇꯅ ꯅꯨꯡꯉꯥꯏꯖꯩ ꯍꯧꯖꯤꯛ ꯀꯝꯄ꯭ꯌꯨꯇꯔ ꯁꯤꯚꯤꯂꯥꯏꯖꯦꯁꯟꯒꯤ ꯃꯇꯝꯅꯤꯅ ꯆꯥꯎꯈꯠꯂꯛꯄꯒꯤ ꯇꯦꯛꯅꯣꯂꯣꯖꯤꯒꯤ ꯃꯇꯝꯅꯤꯅ ꯃꯁꯤꯒꯨꯝ ꯈꯨꯗꯣꯡ ꯆꯥꯕ ꯀꯌꯥ ꯃꯔꯨꯝ ꯐꯪꯕꯁꯦ ꯑꯉꯥꯡꯁꯤꯡꯒꯤ ꯇꯨꯡꯒꯤ ꯐ꯭ꯌꯨꯆꯔꯗ ꯑꯗꯨꯛꯀꯤ ꯃꯇꯤꯛ ꯀꯔꯤ ꯍꯥꯏꯅꯤ ꯑꯩꯈꯣꯏꯒꯤ ꯈꯨꯗꯣꯡ ꯆꯥꯕ ꯀꯌꯥ ꯑꯃꯔꯣꯝ ꯑꯣꯏꯒꯅꯤ ꯍꯥꯏꯕꯁꯤ ꯑꯩꯒꯤ ꯆꯞ ꯆꯥꯕ ꯊꯥꯖꯕꯅꯤ ꯃꯁꯤ ꯌꯥꯝꯅ ꯀꯟꯅꯩ ꯍꯥꯏꯅ ꯂꯧꯖꯩ